ꯑꯩꯅ ꯁꯤꯒꯤ ꯂꯤꯠꯂꯤꯕ ꯒ꯭ꯔꯨꯕꯦꯟ ꯔꯥꯏꯝ ꯖꯦꯛꯀꯦꯠꯁꯦ ꯌꯥꯝꯅꯁꯨ ꯅꯨꯡꯉꯥꯏ ꯂꯤꯠꯄ ꯑꯗꯨꯒ ꯂꯨꯝꯁꯨ ꯂꯨꯝꯃꯤ ꯀ꯭ꯋꯥꯂꯤꯇꯤꯁꯨ ꯌꯥꯝ ꯃꯦꯟꯇꯦꯟ ꯇꯧꯋꯤ ꯑꯗꯣ ꯑꯩꯅ ꯍꯥꯏꯖꯅꯤꯡꯕꯗꯤ ꯑꯩꯒꯤ ꯃꯔꯨꯞ ꯃꯄꯥꯡ ꯈꯪꯅ ꯆꯥꯟꯅꯕꯁꯤꯡꯗꯁꯨ ꯃꯁꯤꯒꯤ ꯖꯦꯛꯀꯦꯠ ꯑꯁꯤ ꯔꯤꯀꯃꯦꯟ ꯇꯧꯅꯤꯡꯉꯦ ꯑꯗꯨꯒ ꯃꯇꯨꯡ ꯇꯥꯕꯗꯁꯨ ꯁꯤꯒꯨꯝꯕ ꯀ꯭ꯋꯥꯂꯤꯇꯤ ꯂꯩꯕ ꯖꯦꯛꯀꯦꯠꯁꯤꯡ ꯑꯁꯦ ꯑꯗꯨꯝ ꯄꯨꯊꯣꯛꯄꯤꯔꯛꯄ ꯍꯥꯏꯅ ꯍꯥꯏꯅꯤꯡꯉꯤ